ꯃꯅꯤꯄꯨꯔ ꯁꯇꯦꯠꯀꯤ ꯏꯅꯥꯈꯨꯜꯂꯕ ꯀꯜꯆꯥꯔꯦꯜ ꯍꯦꯔꯤꯇꯦꯁ ꯉꯥꯛꯇꯨꯅ ꯊꯝꯅꯕ ꯑꯃꯁꯨꯡ ꯌꯣꯛꯈꯠꯄꯗ ꯃꯅꯤꯄꯨꯔ ꯂꯣꯟꯒꯤ ꯊꯧꯗꯥꯡ ꯍꯥꯏꯕꯕꯨ ꯍꯦꯔꯤꯇꯦꯁ ꯌꯦꯡꯕ ꯂꯥꯛꯏꯕ ꯁꯤꯡꯅ ꯀꯝꯃꯨꯅꯤꯀꯦꯁꯟ ꯑꯃꯁꯨꯡ ꯃꯈꯣꯏꯕꯨ ꯚꯥꯞ ꯇꯥꯍꯟꯕꯗ ꯊꯧꯗꯥꯡ ꯌꯥꯝꯅ ꯂꯧꯏ